ꯑꯩꯈꯣꯏ ꯇꯧꯃꯤꯟꯅꯕ ꯌꯥꯏ ꯑꯗꯨꯝ ꯑꯗꯨꯝ ꯇꯥꯛꯂꯛꯏ ꯇꯥꯛꯄꯁꯨ ꯇꯥꯛꯂꯛꯏ ꯇꯥꯛꯁꯨ ꯇꯥꯛꯄꯤꯔꯛꯀꯅꯤꯅ ꯈꯜꯂꯤ ꯑꯗꯨꯝ ꯑꯗꯨꯒ ꯑꯩꯈꯣꯏꯒꯤ ꯂꯩꯀꯥꯏ ꯂꯩꯀꯥꯏꯗ ꯑꯩꯈꯣꯏꯒꯤ ꯈꯪꯗꯕ ꯑꯩꯈꯣꯏꯒꯤ ꯑꯩꯈꯣꯏ ꯏꯌꯥꯝꯕ ꯏꯆꯦ ꯃꯌꯥꯝꯅ ꯃꯣꯏꯅ ꯀꯔꯤꯒꯨꯝꯕ ꯈꯪꯗꯕ ꯂꯩꯔꯒꯁꯨ ꯕꯦꯡꯗ ꯈꯪꯗꯕꯗꯨꯁꯨ ꯏꯁꯇꯥꯞꯅ ꯂꯩꯔꯒꯁꯨ ꯑꯩꯈꯣꯏꯒꯤ ꯑꯩꯈꯣꯏꯒꯤ ꯕꯦꯡꯗ ꯃꯦꯅꯦꯖꯔꯒꯤ ꯃꯊꯛꯇ ꯅꯠꯇ꯭ꯔꯒ ꯃꯈꯥꯗ ꯑꯩꯈꯣꯏꯒꯤ ꯊꯤꯔꯒ ꯁꯤꯗ ꯆꯪꯕꯤꯌꯨ ꯍꯥꯏꯔꯒ ꯆꯪꯉꯒ ꯑꯩꯈꯣꯏ ꯃꯦꯅꯦꯖꯔꯗꯨꯒ ꯇꯥꯟꯅꯖꯔꯒ ꯃꯥꯅ ꯑꯗꯨꯝ ꯇꯥꯛꯄꯤꯕ ꯈꯣꯠꯄꯤꯕ ꯂꯩ ꯃꯥꯅꯁꯨ ꯇꯥꯛꯄꯤꯒꯅꯤ ꯑꯩꯈꯣꯏꯅ ꯗꯥꯎꯠ ꯂꯩꯕ ꯑꯩꯈꯣꯏ ꯈꯪꯗꯕ ꯈꯣꯠꯇꯕ ꯑꯩꯈꯣꯏꯒꯤ ꯈꯪꯗꯕ ꯑꯩꯈꯣꯏꯒꯤ ꯃꯤꯌꯥꯝꯅ ꯌꯥꯝꯅ ꯑꯋꯥꯕ ꯊꯦꯡꯅꯔꯤꯗꯣ ꯕ꯭ꯔꯥꯟꯁ ꯃꯦꯅꯦꯖꯔꯅ ꯑꯗꯨꯝ ꯇꯥꯛꯄꯤ ꯃꯐꯝ ꯃꯐꯝꯗꯨꯒꯤ ꯖꯒꯥ ꯖꯒꯥꯗꯨꯒꯤ ꯕ꯭ꯔꯥꯟꯁ ꯃꯦꯅꯦꯖꯔ ꯍꯥꯏꯔꯒꯁꯨ ꯈꯪꯅꯩ ꯑꯩꯈꯣꯏꯅ ꯍꯥꯏꯔꯒꯅ ꯑꯗꯨꯒꯤ ꯃꯦꯅꯦꯖꯔꯗꯣ ꯕꯦꯡꯗꯨꯒꯤ ꯃꯦꯅꯦꯖꯗꯨꯗꯨꯒ ꯑꯣꯏꯅ ꯃꯉꯣꯟꯗ ꯑꯩꯈꯣꯏꯒꯤ ꯈꯪꯗꯕ ꯈꯣꯠꯇꯕ ꯂꯩꯔꯒꯗꯤ ꯏꯁꯇꯥꯞꯇ ꯍꯥꯟꯅ ꯍꯪꯅꯤ ꯏꯁꯇꯥꯞꯅ ꯀꯔꯤꯒꯨꯝꯕ ꯈꯪꯗ꯭ꯔꯒꯅ ꯃꯅꯦꯖꯔꯗ ꯀꯥꯈꯠꯂꯒ ꯍꯪꯗꯅ ꯈꯣꯠꯇꯅ ꯑꯩꯈꯣꯏ ꯉꯁꯤꯕꯨꯛꯇ ꯇꯧꯔꯛꯏ ꯑꯩ ꯏꯁꯥꯃꯛꯁꯨ ꯑꯗꯨꯝ ꯇꯧꯕꯁꯨ ꯌꯥꯎꯒꯔꯦ ꯈꯪꯗꯗꯅ ꯑꯗꯨꯅ ꯑꯩꯅ ꯃꯤꯌꯥꯝꯅ ꯑꯩꯅ ꯍꯥꯏꯖꯅꯤꯡꯉꯤꯗꯤ ꯀꯔꯤꯒꯨꯝꯕ ꯈꯪꯗꯕ ꯂꯩꯔꯒꯅ ꯏꯁꯇꯥꯞꯇ ꯍꯪꯕꯤꯔꯣ ꯏꯁꯇꯥꯞꯅ ꯑꯃꯨꯛ ꯈꯪꯗ꯭ꯔꯒꯗꯤ ꯏꯁꯇꯥꯞꯅ ꯃꯦꯅꯦꯖꯔ ꯀꯗꯥꯏꯗ ꯐꯝꯃꯤ ꯍꯥꯏꯔꯒ ꯐꯝꯃꯤ ꯃꯦꯅꯦꯖꯔꯗꯨꯗ ꯆꯪꯉꯒ ꯍꯪꯕꯤꯔ ꯁꯨꯡꯁꯣꯏ ꯁꯣꯏꯗꯅ ꯁꯨꯡꯁꯣꯏ ꯁꯣꯏꯗꯅ ꯏꯃꯥ ꯑꯣꯏꯒꯦꯔꯥ ꯏꯆꯦ ꯑꯣꯏꯒꯦꯔꯥ ꯏꯅꯥꯎ ꯑꯣꯏꯒꯦꯔꯥ ꯑꯗꯨꯝ ꯃꯦꯅꯦꯖꯔꯅ ꯐꯖꯅ ꯏꯟ ꯗꯤꯇꯦꯜ ꯐꯖꯅ ꯕꯦꯡꯒꯤ ꯃꯔꯝꯗ ꯇꯥꯛꯂꯛꯀꯅꯤ ꯁꯤ ꯍꯥꯏꯔꯒ ꯑꯩ ꯃꯇꯥꯡꯁꯤꯗ ꯂꯣꯏꯁꯤꯟꯖꯔꯒꯦ